ꯁꯣꯝꯁꯤ ꯒ꯭ꯔꯣꯁꯔꯤ ꯐꯝꯕ ꯗꯨꯀꯥꯟꯗꯨ ꯑꯣꯏꯕꯤꯗꯣꯏꯔꯥ ꯑꯣ ꯑꯗꯨꯗ ꯍꯧꯖꯤꯛ ꯄꯣꯠ ꯄꯣꯠꯁꯤꯡꯁꯦ ꯑꯅꯝꯕꯅ ꯑꯗꯨꯝ ꯍꯧꯖꯤꯛ ꯆꯠꯅꯔꯤꯕ ꯑꯂꯨ ꯇꯤꯜꯍꯧ ꯀꯩꯀꯥ ꯃꯌꯥꯝꯁꯤ ꯏꯁꯇꯣꯛꯇ ꯂꯣꯏ ꯂꯩꯕꯤꯕ ꯅꯠꯇ꯭ꯔꯣ ꯑꯗꯨꯝ ꯍꯣꯏ ꯅꯣꯏ ꯏꯁꯇꯣꯔꯗ

ꯏꯁꯇꯣꯔꯗ ꯂꯩꯕꯁꯤꯡꯁꯦ ꯍꯧꯖꯤꯛ ꯏꯁꯇꯣꯔ ꯇꯧꯔꯒ ꯍꯥꯏꯗꯤ ꯑꯌꯥꯝꯕꯅ ꯂꯣꯏ ꯂꯩꯕꯤꯔꯤ ꯅꯠꯇ꯭ꯔꯥꯕ ꯑꯗꯨ ꯑꯜꯂꯨꯒꯨꯝꯕꯗꯤ ꯀꯦꯖꯤꯗ ꯀꯌꯥꯃꯨꯛꯀ ꯄꯤꯗꯧ ꯃꯥꯜꯂꯤ ꯍꯥꯏꯗꯤ ꯍꯣꯜꯁꯦꯜ ꯅꯠꯇꯕꯤꯗ ꯍꯣꯜꯁꯦꯜꯗ ꯑꯣꯏꯔꯒꯗꯤ ꯀꯌꯥ ꯂꯧꯕꯤꯗꯣꯏꯅꯣ ꯑꯗꯨꯝ ꯕꯦꯒ ꯑꯂꯨ ꯕꯦꯒ ꯑꯅꯤꯒꯨꯝꯕ ꯑꯗꯨꯋꯥꯏꯒꯤ ꯆꯥꯡ ꯑꯣ ꯑꯣ ꯑꯗꯨꯗꯤ ꯇꯤꯜꯍꯧꯁꯨ ꯂꯩꯕꯤꯔꯤ ꯅꯠꯇ꯭ꯔꯣ ꯇꯤꯜꯍꯧꯅ ꯍꯣꯜꯁꯦꯜꯗ ꯀꯌꯥꯃꯨꯛ ꯊꯥꯕꯤꯔꯤꯅꯣ ꯑꯣ ꯑꯗꯣ ꯑꯂꯨ ꯀꯦꯖꯤ ꯕꯦꯒ ꯑꯅꯤꯒ ꯇꯤꯜꯍꯧ ꯕꯦꯒ ꯑꯅꯤꯒ ꯑꯗꯣ ꯍꯧꯖꯤꯛ ꯑꯩ ꯂꯥꯛꯆꯒꯦꯕ ꯑꯗꯨꯒ ꯂꯧꯕ ꯑꯗꯨꯝ ꯌꯥꯔꯅꯤꯅ ꯍꯧꯖꯤꯛ ꯑꯗꯨꯝ ꯑꯣ ꯌꯥꯔꯦ ꯑꯗꯨꯗꯤ ꯂꯥꯛꯆꯔꯒꯦꯀꯣ ꯊꯝꯖꯔꯒꯦ